ꯃꯣꯇꯣꯔ ꯕꯥꯏꯛꯀꯤꯡ ꯍꯥꯏꯕꯁꯤ ꯑꯩꯒꯤꯗꯤ ꯌꯥꯝꯅ ꯄꯥꯝꯖꯕ ꯊꯕꯛ ꯍꯥꯏꯇꯥꯔꯦ ꯑꯗꯨ ꯑꯃꯅꯤ ꯍꯥꯏꯕꯗꯤ ꯕꯥꯏꯛ ꯊꯧꯕ ꯍꯥꯏꯕꯁꯤ ꯑꯩ ꯏꯁꯥꯗ ꯑꯉꯥꯡ ꯑꯣꯏꯔꯤꯉꯩꯗꯩꯅ ꯌꯥꯝ ꯄꯥꯝꯖꯕ ꯑꯃ ꯑꯣꯏ ꯑꯗꯨꯅ ꯑꯩꯅ ꯕꯥꯏꯛ ꯊꯧꯕꯁꯦ ꯃꯐꯝ ꯃꯐꯝꯗ ꯆꯠꯂꯨꯏ ꯕꯥꯏꯛ ꯊꯧꯔꯒ ꯑꯗꯨꯗ ꯑꯩꯅ ꯊꯦꯡꯅꯕ ꯀꯌꯥ ꯀꯌꯥꯁꯨ ꯐꯪꯈꯤ ꯑꯗꯨꯗ ꯑꯩꯅ ꯆꯠꯄ ꯃꯇꯝꯗ ꯂꯝꯕꯤ ꯐꯠꯇꯕ ꯑꯐꯕ ꯑꯗꯨꯝ ꯊꯦꯡꯅꯩ ꯃꯐꯝꯁꯨ ꯐꯖꯕ ꯐꯖꯗꯕ ꯌꯥꯝ ꯐꯖꯗꯕ ꯃꯐꯝ ꯀꯌꯥꯁꯨ ꯑꯗꯨꯝ ꯊꯦꯡꯅꯈꯤ ꯍꯥꯏꯕꯗꯤ ꯑꯩꯈꯣꯏꯅ ꯆꯠꯂꯨ ꯆꯠꯂꯨꯕ ꯃꯐꯝ ꯍꯥꯏꯕꯁꯦ ꯑꯐꯕꯁꯨ ꯂꯩ ꯐꯠꯇꯕ ꯍꯥꯏꯕ ꯃꯐꯝ ꯑꯃꯁꯨ ꯂꯩ ꯑꯗꯨꯅ ꯑꯩꯅ ꯆꯠꯂꯤꯕ ꯈꯨꯗꯤꯡꯗ ꯑꯗꯨꯝ ꯊꯦꯡꯅꯕ ꯐꯪꯈꯤ ꯑꯗꯨꯒ ꯁꯒꯤ ꯕꯥꯏꯛꯀꯤꯡꯒꯤ ꯃꯇꯥꯡꯁꯤꯗ ꯑꯩꯈꯣꯏ ꯐꯦꯃꯂꯤꯗ ꯀꯔꯤ ꯄꯨꯔꯛꯄ꯭ꯔ ꯍꯥꯏꯕꯁꯦ ꯐꯦꯃꯂꯤꯗꯗꯤ ꯌꯥꯝ ꯀꯩꯅꯣ ꯄꯨꯔꯛꯄ ꯑꯣꯏꯗ꯭ꯔꯦ ꯀꯥꯟꯅꯕꯗꯤ ꯄꯨꯔꯛꯇ꯭ꯔꯦ ꯑꯗꯨꯅ ꯐꯦꯃꯂꯤ ꯄꯨꯝꯅꯃꯛꯁꯨ ꯆꯠꯄ ꯌꯥꯗꯔꯦ ꯍꯥꯏꯕꯗꯤ ꯒꯥꯔꯤ ꯃꯆꯥꯗ ꯆꯠꯄ ꯍꯥꯏꯁꯦ ꯃꯤ ꯌꯥꯝ ꯆꯠꯄ ꯌꯥꯗꯦ ꯑꯗꯨꯅ ꯐꯦꯃꯂꯤꯗꯁꯨ ꯌꯥꯝ ꯀꯥꯟꯅꯕꯗꯤ ꯄꯨꯔꯛꯇꯦ ꯑꯗꯨꯅ ꯐꯦꯃꯂꯤꯒꯤ ꯃꯔꯨ ꯑꯣꯏꯕ ꯄꯨꯔꯛꯄ ꯍꯥꯏꯕꯁꯤꯕꯨ ꯑꯩꯈꯣꯏ ꯐꯦꯃꯂꯤꯒꯤ ꯊꯕꯛ ꯆꯠꯊꯣꯛꯄ ꯃꯣꯇꯣꯔ ꯕꯥꯏꯛ ꯊꯧꯔꯒ ꯆꯠꯊꯣꯛꯄꯒꯨꯝꯕ ꯑꯗꯨꯗ ꯌꯥꯝ ꯀꯥꯟꯅꯕ ꯑꯃꯗꯤ ꯄꯨꯔꯛꯏ ꯑꯗꯨꯅ ꯐꯦꯃꯂꯤꯒꯤ ꯃꯇꯥꯡꯁꯤꯗꯗꯤ ꯌꯥꯝ ꯀꯥꯟꯅꯕꯁꯦ ꯌꯥꯝꯅꯗꯤ ꯐꯪꯕꯗꯤ ꯑꯣꯏꯗ꯭ꯔꯦ ꯑꯗꯨꯒ ꯑꯩꯈꯣꯏ ꯕꯥꯏꯛꯀꯤꯡ ꯆꯠꯄꯗ ꯐ꯭ꯔꯦꯟꯂꯤ ꯏꯃꯥꯟꯅꯕ ꯑꯅꯧꯕ ꯀꯌꯥꯁꯨ ꯑꯗꯨꯝ ꯊꯦꯡꯅꯕ ꯐꯪꯏ ꯏꯃꯥꯟꯅꯕ ꯀꯌꯥ ꯀꯌꯥꯒ ꯄꯨꯜꯂꯒ ꯕꯥꯏꯛꯀꯤꯡ ꯑꯗꯨꯝ ꯆꯠꯂꯤ ꯃꯐꯝ ꯐꯖꯕ ꯀꯌꯥ ꯑꯗꯨꯗꯁꯨ ꯑꯗꯨꯝ ꯆꯠꯄ ꯐꯪꯏ ꯑꯗꯨꯗ ꯑꯩꯈꯣꯏꯅ ꯕꯥꯏꯛꯀꯤꯡ ꯆꯠꯄ ꯃꯇꯝꯗꯁꯨ ꯋꯦꯗꯔ ꯋꯦꯗꯔꯁꯨ ꯑꯐꯕꯁꯨ ꯊꯦꯡꯅꯩ ꯐꯠꯇꯕ ꯀꯌꯥꯁꯨ ꯑꯗꯨꯝ ꯊꯦꯡꯅꯩ ꯍꯥꯏꯗꯤ ꯑꯩꯈꯣꯏ ꯒꯥꯔꯤ ꯃꯆꯥꯗ ꯆꯠꯄꯅꯤꯅ ꯑꯗꯨꯝ ꯋꯦꯗꯔ ꯈꯨꯗꯤꯡꯁꯦ ꯑꯩꯈꯣꯏ ꯏꯁꯥꯗ ꯑꯗꯨꯝ ꯐꯥꯎꯕ ꯐꯪꯏ ꯑꯗꯨꯒ ꯕꯥꯏꯛꯀꯤꯡ ꯆꯠꯄ ꯍꯥꯏꯁꯦ ꯑꯩꯈꯣꯏꯒꯤ ꯁꯪꯒꯁꯨ ꯌꯥꯝ ꯆꯥꯎꯍꯜꯂꯦ ꯍꯥꯏꯕꯗꯤ ꯕꯥꯏꯛꯀꯤꯡꯒꯤ ꯐꯦꯟꯁ ꯑꯌꯥꯝꯕ ꯑꯣꯏ ꯃꯤ ꯑꯌꯥꯝꯕꯁꯦ ꯑꯗꯨꯅ ꯕꯥꯏꯛꯀꯤꯡ ꯆꯠꯄ ꯍꯥꯏꯕꯁꯤꯗꯤ ꯌꯥꯝ ꯁꯣꯁꯦꯜ ꯃꯥꯏꯟꯗꯦꯠ ꯑꯃꯁꯨ ꯑꯣꯏ ꯑꯗꯨꯒ ꯑꯩꯈꯣꯏꯒꯤ ꯏꯁꯥ ꯏꯁꯥꯒꯤ ꯄꯥꯔꯁꯣꯅꯦꯂꯤꯇꯤꯁꯨ ꯑꯗꯨꯝ ꯋꯥꯡꯍꯜꯂꯦ ꯃꯥꯅ ꯍꯥꯏꯕꯗꯤ ꯑꯩꯈꯣꯏ ꯕꯥꯏꯛ ꯊꯧꯕ ꯍꯥꯏꯁꯤꯗꯤ ꯌꯥꯝ ꯅꯨꯡꯉꯥꯏꯕ ꯑꯃꯁꯨ ꯑꯣꯏ ꯑꯗꯨꯒ ꯕꯥꯏꯛ ꯊꯧꯕ ꯃꯇꯝꯗ ꯑꯩꯈꯣꯏꯅ ꯌꯥꯝ ꯆꯦꯛꯁꯤꯟꯕ ꯑꯃꯗꯤ ꯐꯩ ꯍꯥꯏꯕꯗꯤ ꯕꯥꯏꯛ ꯊꯧꯕ ꯍꯥꯏꯕꯁꯤꯗꯤ ꯏꯁꯥꯗ ꯀꯔꯤꯝꯇ ꯄ꯭ꯔꯣꯄꯔ ꯒꯤꯌꯔ ꯌꯥꯎꯗꯦ ꯍꯥꯏꯕꯗꯤ ꯃꯥꯗꯤ ꯄꯨꯔꯥ ꯑꯣꯄꯦꯟ ꯑꯣꯏꯕꯅꯤꯅ ꯐꯤꯖꯤꯀꯦꯜ ꯑꯣꯄꯦꯟ ꯑꯣꯏꯕꯁꯤꯗ ꯑꯩꯈꯣꯏꯗ ꯀꯔꯤꯝꯇ ꯀꯣꯕꯔ ꯇꯧꯕ ꯈꯣꯠꯄ ꯂꯩꯇꯦ ꯍꯥꯏꯕꯒꯤ ꯃꯇꯨꯡ ꯏꯟꯅ ꯑꯩꯈꯣꯏꯅ ꯕꯥꯏꯛ ꯊꯧꯕꯗꯁꯨ ꯌꯥꯝ ꯆꯦꯛꯁꯤꯟꯅ ꯀꯤꯌꯥꯔꯂꯦꯁ ꯂꯩꯇꯕꯤꯗ ꯐꯖꯅ ꯊꯧꯒꯗꯧꯕꯅꯤ ꯍꯥꯏꯕꯗꯤ ꯕꯥꯏꯛ ꯒꯥꯔꯤ ꯃꯆꯥ ꯊꯧꯕ ꯍꯥꯏꯕꯁꯦ ꯑꯩꯈꯣꯏ ꯏꯁꯥꯗꯁꯨ ꯌꯥꯝ ꯔꯤꯁꯀꯤ ꯑꯣꯏꯕ ꯊꯕꯛ ꯑꯃꯅꯤ ꯑꯗꯨꯒꯤ ꯃꯇꯨꯡꯗ ꯑꯩꯈꯣꯏꯅ ꯕꯥꯏꯛ ꯊꯧꯕ ꯍꯥꯏꯁꯤ ꯊꯕꯛ ꯑꯐꯕꯂꯣꯝꯗꯁꯨ ꯆꯠꯀꯗꯕꯅꯤ ꯍꯥꯏꯕꯗꯤ ꯑꯩꯈꯣꯏꯅ ꯕꯥꯏꯛ ꯊꯧꯕꯗ ꯐꯠꯇꯕ ꯒꯦꯡ ꯃꯦꯝꯕꯔꯒꯨꯝꯕ ꯁꯦꯝꯗꯕꯤꯗ ꯑꯐꯕꯔꯣꯝꯗ ꯑꯗꯨꯝ ꯒ꯭ꯔꯨꯞ ꯔꯥꯏꯠ ꯑꯣꯏꯔꯁꯨ ꯑꯗꯨꯝ ꯆꯠꯀꯗꯕꯅꯤ ꯍꯥꯏꯕꯗꯤ ꯁꯤꯒꯤ ꯕꯥꯏꯛꯀꯔꯁꯤꯡꯁꯤꯗ ꯃꯤꯅ ꯃꯤꯠꯌꯦꯡ ꯊꯝꯃꯛꯇꯣꯏꯁꯦ ꯑꯐꯕ ꯊꯝꯃꯛꯄ ꯌꯥꯏ ꯊꯝꯃꯛꯇꯕ ꯌꯥꯏ ꯑꯗꯨꯅ ꯑꯩꯈꯣꯏ ꯕꯥꯏꯛ ꯊꯧꯕꯁꯦ ꯌꯥꯝ ꯕꯤꯍꯦꯕꯤꯌꯔꯁꯨ ꯌꯥꯝ ꯑꯦꯇꯤꯆꯨꯠ ꯑꯐꯕ ꯑꯃꯁꯨ ꯄꯨꯔꯛꯅꯕ ꯍꯣꯠꯅꯒꯗꯕꯅꯤ